ꯑꯗꯨꯕꯨ ꯇꯤꯚꯤꯒꯤ ꯆꯦꯅꯦꯜ ꯑꯃ ꯈꯛꯇꯪꯗꯤ ꯂꯩ ꯗꯥꯏꯃꯟ ꯆꯦꯅꯦꯜ ꯑꯅ ꯑꯃ ꯈꯛꯇꯪꯗꯤ ꯂꯩ ꯁꯤꯗꯒꯤ ꯍꯦꯟꯕ ꯑꯇꯣꯞꯄ ꯆꯦꯅꯦꯜ ꯑꯃꯇꯗꯤ ꯑꯃ ꯑꯇꯣꯞꯄ ꯆꯦꯅꯦꯜ ꯑꯃ ꯐꯥꯎꯕ ꯂꯩꯇꯦ